ꯑꯩꯈꯣꯏꯒꯤ ꯂꯩꯀꯥꯏꯗ ꯑꯩꯈꯣꯏꯅ ꯃꯥꯏ ꯄꯥꯛꯅ ꯄꯥꯡꯊꯣꯛꯈꯤꯕ ꯀꯔꯕꯥꯔ ꯍꯥꯏꯔꯒꯗꯤ ꯑꯩꯈꯣꯏ ꯅꯍꯥꯟ ꯀꯣꯕꯤ ꯊꯥꯔꯒ ꯀꯣꯕꯤ ꯂꯧ ꯁꯪꯒꯝ ꯃꯔꯤ ꯃꯉꯥ ꯊꯥꯔꯒ ꯑꯗꯨꯃꯥꯏꯅ ꯃꯥꯏ ꯄꯥꯛꯑꯦ ꯄꯥꯛꯅ ꯄꯥꯡꯊꯣꯛꯄ ꯉꯝꯈꯤ ꯑꯗꯩ ꯃꯁꯤꯁꯨ ꯄꯥꯡꯊꯣꯛꯈ꯭ꯔꯤꯕ ꯑꯁꯤꯁꯨ ꯃꯌꯥꯝꯒꯤ ꯃꯇꯦꯡꯗꯩ ꯑꯈꯣꯏꯅ ꯁꯣꯍꯣꯖꯣꯛꯅ ꯑꯩꯈꯣꯏꯅ ꯃꯥꯏ ꯄꯥꯛꯅ ꯄꯥꯡꯊꯣꯛꯄ ꯉꯝꯈꯤꯕꯅꯤ